ꯍꯜꯂꯣ ꯁꯤꯁꯦ ꯀꯁꯇꯃꯔ ꯁꯥꯔꯕꯤꯁ ꯑꯣꯏꯕꯤꯔꯕ꯭ꯔꯥ ꯑꯩꯁꯦ ꯁꯨꯝ ꯇꯧꯕꯅꯤ ꯑꯩꯒꯤꯁꯦ ꯑꯩꯅ ꯍꯧꯖꯤꯛ ꯑꯩꯒꯤ ꯃꯣꯕꯥꯏꯜ ꯐꯣꯟꯒꯤ ꯔꯤꯆꯥꯔꯖ ꯍꯥꯞꯄ ꯃꯇꯝꯗ ꯅꯝꯕꯔ ꯑꯃ ꯁꯣꯏꯔꯒ ꯑꯩꯁꯦ ꯑꯇꯣꯞꯄ ꯅꯝꯕꯔꯗ ꯆꯠꯈ꯭ꯔꯦ ꯑꯗꯨꯏ ꯑꯗꯨꯒꯤ ꯑꯩꯅ ꯅꯣꯏꯕꯨ ꯐꯣꯟ ꯇꯧꯖꯕꯅꯤ ꯑꯩꯒꯤꯁꯦ ꯑꯩꯅ ꯍꯦꯛ ꯍꯥꯞꯈꯤꯕ ꯔꯤꯆꯥꯔꯖ ꯑꯁꯦ ꯀꯦꯟꯁꯦꯜ ꯇꯧꯕ ꯌꯥꯒꯗ꯭ꯔꯥ ꯍꯥꯏꯅ ꯍꯥꯏꯖꯕꯅꯤ ꯌꯥꯔꯒꯗꯤ ꯀꯁꯇꯃꯔ ꯁꯥꯔꯕꯤꯁꯇꯨꯅ

ꯑꯩꯁꯦ ꯅꯝꯕꯔ ꯑꯃ ꯈꯛꯇꯪ ꯁꯣꯏ ꯁꯣꯏꯈꯤꯕꯗ ꯑꯇꯣꯞꯄꯗ ꯆꯠꯈꯤꯕꯅꯦ ꯌꯥꯔꯒꯗꯤ ꯀꯦꯟꯁꯦꯜꯁꯦ ꯇꯧꯕꯤꯌꯣ ꯍꯥꯏꯅ ꯍꯥꯏꯖꯕꯅꯤ